ꯑꯩꯈꯣꯏꯒꯤ ꯂꯣꯀꯦꯜꯒꯤ ꯁꯨꯝ ꯂꯩꯗꯅ ꯕꯥꯖꯥꯔꯁꯤꯗꯗꯤ ꯍꯣꯏꯗꯗꯤ ꯑꯦꯟꯁꯥꯡ ꯃꯩꯁꯥꯟ ꯐꯤꯔꯣꯟ ꯐꯤꯅꯥꯏ ꯂꯩꯒꯦ ꯍꯥꯏꯕꯗꯨ ꯑꯗꯨꯝ ꯐꯪꯉꯤ

ꯂꯣꯏꯅ ꯁꯨꯅ ꯄꯣꯠꯇꯨ ꯊꯝꯕꯅꯤꯅꯀꯣ ꯑꯩꯈꯣꯏꯒꯤ ꯑꯗꯨꯒ ꯑꯇꯣꯞꯄ ꯚꯤꯁꯥꯜꯒꯨꯝꯕ ꯀꯩꯒꯨꯝꯕꯗꯗꯤ ꯍꯣꯏ ꯑꯃꯃ ꯂꯩꯗꯅ ꯑꯩꯈꯣꯏꯅ ꯁꯤꯗ ꯑꯃ ꯀꯔꯤꯗ ꯐꯪꯗꯕ ꯍꯥꯏꯇꯥꯔꯦꯀꯣ ꯐꯪꯗꯕ ꯚꯤꯁꯥꯜꯗ ꯐꯪꯗꯕ ꯄꯣꯠꯁꯨ ꯑꯗꯨꯝ ꯌꯥꯎꯔꯤꯃꯤꯀꯣ ꯑꯩꯈꯣꯏꯅ ꯂꯣꯀꯦꯜꯒꯤꯁꯤꯗꯗꯤ ꯀꯣ ꯑꯩꯈꯣꯏꯅ ꯐꯅꯦꯛꯇ ꯑꯣꯏꯔꯣ ꯑꯦꯅꯤ ꯀꯔꯤꯗ ꯑꯣꯏꯔꯣ ꯃꯈꯜ ꯃꯈꯜꯒꯤꯁꯤꯡꯁꯤꯗꯤ ꯑꯩꯈꯣꯏꯒꯤ ꯃꯅꯤꯄꯨꯔꯒꯤ ꯑꯣꯏꯕ ꯂꯣꯀꯦꯜꯒꯤ ꯁꯤꯒꯤ ꯕꯖꯥꯔꯁꯤꯗꯗꯤ ꯑꯗꯨꯝ ꯐꯪꯉꯤꯕ ꯑꯗꯨꯒ ꯕꯤꯁꯥꯜꯒꯨꯝꯕꯗꯁꯨ ꯑꯗꯨꯝ ꯐꯪꯏꯀꯣ ꯐꯪꯉꯒꯁꯨ ꯑꯩꯈꯣꯏꯅ ꯑꯄꯥꯝꯕꯗꯨ ꯍꯦꯛꯇ ꯁꯤꯅꯤ ꯍꯥꯏꯕꯗꯨ ꯐꯪꯗꯦꯀꯣ ꯃꯈꯣꯏꯅ ꯑꯇꯣꯞꯄ ꯑꯥꯎꯠꯁꯥꯏꯠꯇꯒꯤ ꯂꯥꯛꯑꯒ ꯂꯩꯕꯅꯤꯅꯀꯣ ꯑꯩꯈꯣꯏ ꯁꯤꯒꯤ ꯂꯣꯀꯦꯜꯒꯤ ꯕꯖꯥꯔ ꯑꯦꯔꯤꯌꯥꯁꯤꯗꯕꯨꯗꯤ ꯂꯣꯏꯅ ꯐꯪꯉꯦ ꯁꯤꯒꯤ ꯑꯄꯥꯝꯕ ꯄꯣꯠꯁꯤꯗꯤ ꯐꯅꯦꯛꯇ ꯑꯣꯏꯔꯣ ꯈꯨꯗꯩꯗ ꯑꯣꯏꯔꯣ ꯑꯦꯅꯤ ꯑꯃꯗꯗꯤ ꯂꯣꯏꯅ ꯐꯪꯉꯤꯀꯣ ꯚꯤꯁꯥꯜꯗꯁꯨ ꯐꯪꯉꯦ ꯐꯪꯉꯒꯁꯨ ꯑꯩꯈꯣꯏꯅ ꯐꯅꯦꯛꯀꯨꯝꯕ ꯀꯔꯤꯒꯨꯝꯕ ꯈꯨꯗꯩꯒꯨꯝꯕ ꯃꯈꯜ ꯃꯈꯜꯒꯤ ꯁꯨꯝ ꯁꯨꯝꯕꯁꯤꯗꯤ ꯀꯌꯥ ꯐꯪꯗꯦꯀꯣ ꯑꯩꯈꯣꯏꯅ ꯂꯩꯕ ꯃꯇꯝꯗ ꯑꯗꯨꯒ ꯑꯩꯈꯣꯏ ꯏꯝꯐꯥꯜꯒꯤ ꯂꯣꯀꯦꯜꯒꯤ ꯁꯤꯗꯤꯀꯣ ꯑꯗꯨꯛꯀꯤ ꯃꯇꯤꯛ ꯐꯪꯉꯦ ꯌꯥꯝꯁꯨ ꯅꯨꯡꯉꯥꯏꯌꯦ ꯃꯈꯜ ꯃꯈꯜꯒꯤ ꯑꯗꯨꯃꯛ ꯑꯗꯨꯝ ꯐꯪꯕꯅꯤꯅꯀꯣ ꯑꯗꯨꯅ ꯁ꯭ꯋꯥꯏꯁꯤꯗ ꯑꯗꯨꯝ ꯑꯩ ꯑꯗꯨꯝ ꯍꯥꯏꯔ ꯇꯦꯟꯁꯤꯟꯖꯔꯒꯦꯀꯣ ꯑꯗꯨꯝ ꯌꯥꯝ ꯅꯨꯡꯉꯥꯏꯌꯦ ꯃꯌꯥꯝ ꯄꯨꯟꯅ ꯑꯗꯨꯝ ꯂꯩꯃꯤꯟꯅꯁꯦꯕꯀꯣ